ꯑꯩꯈꯣꯏ ꯃꯅꯤꯄꯨꯔꯤ ꯃꯤꯌꯥꯝꯅ ꯑꯩꯈꯣꯏꯒꯤ ꯂꯣꯟ ꯑꯁꯤꯕꯨ ꯇꯦꯛꯇ ꯀꯥꯏꯗꯅ ꯉꯥꯛꯅ ꯉꯥꯛꯅ ꯁꯦꯟꯅꯔ ꯊꯝꯅꯕꯒꯤꯗꯃꯛꯇ ꯂꯥꯏ ꯍꯔꯥꯎꯕ ꯍꯥꯏꯅ ꯄꯥꯡꯊꯣꯛꯂꯤꯕ ꯑꯩꯈꯣꯏ ꯃꯅꯤꯄꯨꯔꯒꯤ ꯀꯨꯝꯍꯩ ꯑꯁꯤꯗ ꯁꯣꯜꯂꯤ ꯁꯛꯂꯤꯕ ꯑꯁꯤꯕꯨ ꯑꯩꯈꯣꯏ ꯍꯧꯖꯤꯛ ꯉꯥꯡꯅꯔꯤꯕ ꯑꯩꯈꯣꯏꯅ ꯉꯥꯡꯅꯔꯤꯕ ꯂꯣꯟ ꯑꯁꯤꯒ ꯈꯤꯇꯪ ꯅꯥꯊꯩꯔꯕꯁꯨ ꯑꯩꯈꯣꯏꯅ ꯇꯦꯛꯇ ꯀꯥꯏꯗꯅꯕꯅ ꯑꯗꯨꯝ ꯂꯣꯟ ꯑꯁꯤꯕꯨ ꯊꯝꯃꯤ